ꯍꯥꯎ ꯏꯃꯥ ꯌꯥꯝ ꯊꯥꯖꯗꯅ ꯐꯣꯟ ꯇꯧꯔꯛꯑꯦ ꯑꯁ ꯅꯨꯡꯉꯥꯏꯔꯤꯅꯦ

ꯍꯣꯏ ꯑꯗꯨ ꯌꯥꯎꯃꯤꯟꯅꯁꯦꯕꯀꯣ ꯌꯥꯎꯃꯤꯟꯅꯕꯗꯨ ꯀꯩꯅꯣ ꯍꯟꯗꯛꯇꯤ ꯁꯨꯝ ꯏꯁꯣꯔꯒꯤ ꯃꯍꯩ ꯍꯥꯏꯗꯤ ꯃꯃꯤꯡꯒꯤ ꯂꯥꯏꯒꯤ ꯇꯧꯒꯗꯧꯗꯨꯗ ꯇꯧꯔꯗꯧ ꯃꯥꯜꯂꯦꯕ ꯌꯥꯎꯃꯤꯟꯅꯗꯣꯏꯅꯤ ꯀꯩꯅꯣ ꯑꯩ ꯅꯪꯉꯣꯟꯗ ꯐꯥꯒꯤ ꯇꯧꯔꯤꯅꯤ ꯀꯩꯅꯣ ꯁꯦꯠ ꯅꯪ ꯊꯣꯂꯛꯄ ꯉꯥꯏꯔꯤꯅꯤ ꯈꯪꯉꯕ꯭ꯔꯥ ꯍꯣꯏꯅꯦ ꯌꯥꯎꯗꯣꯏꯅꯤ ꯌꯥꯎꯗꯣꯏꯅꯤ ꯅꯪꯒꯤꯁꯨ ꯑꯩꯅ ꯍꯌꯦꯡ ꯀꯦꯕꯤꯒꯦꯁꯦ ꯑꯩ ꯀꯦꯕꯁꯨ ꯍꯩꯔꯦ ꯑꯩꯅ ꯐꯖꯅ ꯀꯦꯕꯤꯔꯒꯅꯦ ꯁꯅꯥꯒꯥꯡ ꯐꯖ ꯐꯖꯕ ꯂꯩꯔꯦ ꯍꯌꯦꯡ ꯌꯥꯎꯔꯁꯦ ꯑꯁ ꯅꯪꯁꯨ ꯅꯨꯡꯉꯥꯏꯔꯦ ꯀꯃꯥꯏꯅ ꯇꯧꯔꯤꯅꯣ ꯅꯨꯡꯉꯥꯏꯔꯤꯕꯣ

ꯐꯩ ꯐꯩ ꯑꯗꯨ ꯀꯩꯅꯣ ꯅꯪ ꯀꯃꯥꯏꯅ ꯇꯧꯔꯤꯅꯣ ꯑꯗꯨ ꯍꯥꯏꯗꯤ ꯅꯪ ꯂꯥꯏꯔꯤꯛ ꯂꯥꯏꯁꯨ ꯀꯃꯥꯏꯅ ꯅꯪ ꯑꯦꯛꯖꯥꯝ ꯀꯩꯀꯩ ꯅꯨꯡꯉꯥꯏꯈꯤꯕ꯭ꯔꯥ ꯀꯃꯥꯏꯅ ꯇꯧꯔꯤꯅꯣ ꯍꯣꯏ ꯍꯣꯏ ꯌꯥꯎꯁꯤ ꯅꯨꯡꯕꯨ ꯅꯨꯡꯁꯤ ꯅꯪꯅ ꯁꯨꯃꯥꯏꯅ ꯅꯤꯡꯁꯪꯉꯀꯥꯟ ꯐꯣꯟ ꯇꯧꯕꯤꯔꯛꯏꯁꯤ ꯌꯥꯝ ꯊꯥꯖꯗꯅ ꯍꯣꯏꯅꯦ ꯅꯨꯡꯁꯤꯗ꯭ꯔꯣ ꯑꯉꯥꯡ ꯑꯣꯏꯔꯤꯀꯥꯟꯗ ꯑꯩꯈꯣꯏꯅꯤꯒꯥꯡ ꯐꯨꯅꯔꯒ ꯂꯥꯏ ꯍꯔꯥꯎ ꯌꯥꯎ ꯃꯐꯝꯗꯒꯥꯡ ꯇꯧꯔꯤꯗꯨ ꯅꯨꯡꯁꯤꯗ ꯑꯗꯨ ꯀꯩꯅꯣ ꯅꯣꯏꯒꯤ ꯍꯣꯏ ꯑꯗꯣ ꯑꯩꯅꯗꯤ ꯊꯝꯕꯨꯗꯤ ꯊꯝꯅꯤꯕ ꯑꯗꯨꯗ ꯑꯩꯅ ꯑꯃꯨꯛ ꯁꯨꯝ ꯅꯪꯅ ꯂꯥꯞꯅ ꯂꯩꯈꯤꯕꯅꯤꯅ ꯑꯗꯣꯝꯗꯒꯤ ꯑꯅꯧ ꯑꯅꯧꯕꯒ ꯄꯨꯔꯛꯑꯒ ꯑꯩꯈꯣꯏꯅꯤꯒꯥꯡ ꯁꯤꯃꯤꯟꯅꯔꯒ ꯌꯥꯎꯃꯤꯟꯅꯕ ꯄꯥꯝꯃꯤꯕ ꯍꯣꯏ ꯍꯣꯏ ꯍꯣꯏ ꯍꯣꯏ ꯎꯝ ꯎꯝ ꯊꯝꯃꯦ ꯊꯝꯃꯦ